ꯍꯂꯣ ꯁꯤ ꯀꯦꯞ ꯁꯥꯔꯚꯤꯁ ꯂꯩꯕ ꯅꯠꯇ꯭ꯔꯣ ꯗꯦꯠ ꯇꯦꯟꯗ ꯐꯦꯕ꯭ꯋꯥꯔꯤꯒꯤ ꯗꯦꯠ ꯇꯦꯟꯗ ꯈꯣꯡꯖꯣꯝ ꯈꯣꯡꯖꯣꯝ ꯇꯨ ꯑꯟꯗ꯭ꯔꯣꯒꯤ ꯀꯩꯅꯣ ꯕꯨꯛ ꯑꯃ ꯇꯧꯕ ꯌꯥꯒꯗ꯭ꯔꯥ ꯁꯥꯔꯚꯤꯁꯀꯤ ꯑꯗꯨ ꯌꯥꯒꯗꯕ ꯑꯣꯏꯔꯒꯗꯤ ꯈꯣꯡꯖꯣꯝꯗꯒꯤ ꯄꯤꯛꯀꯞ ꯇꯧꯕꯤꯔꯣ ꯄꯨꯡ ꯀꯩ ꯇꯔꯥꯒꯤ ꯃꯃꯥꯡꯗ ꯄꯥꯝꯃꯦ ꯄꯨꯡ ꯃꯥꯄꯟꯗꯒꯤꯅ ꯇꯔꯥꯕꯨꯛꯀꯤ ꯃꯅꯨꯡꯗ ꯀꯩꯅꯣ ꯄꯤꯛꯀꯞ ꯇꯧꯕꯤꯔꯣ ꯑꯗꯨꯗꯨꯒ ꯑꯟꯗ꯭ꯔꯣꯗ ꯆꯠꯅꯕꯒꯤ ꯑꯗꯣ ꯅꯨꯃꯤꯠꯇꯨꯒꯤ ꯑꯣꯏꯅ ꯑꯗꯨꯝ ꯀꯩꯅꯣ ꯇꯧꯕꯤꯔꯣ ꯕꯨꯛ ꯇꯧꯖꯔꯒꯦ ꯑꯃꯨꯛꯀ ꯍꯜꯂꯛꯄꯒꯤꯁꯨ ꯑꯗꯨꯒꯤ ꯑꯥꯗꯒꯤ ꯑꯗꯨꯝ ꯑꯩꯈꯣꯏ ꯄ꯭ꯔꯣꯒꯥꯝ ꯂꯣꯏꯔꯒ ꯑꯗꯨꯝ ꯍꯜꯂꯛꯅꯕꯒꯤ